ꯍꯧꯖꯤꯛ ꯒ꯭ꯌꯥꯁ ꯁꯤꯖꯤꯟꯅꯕꯁꯦ ꯌꯥꯝꯅ ꯅꯨꯡꯉꯥꯏꯔꯦ ꯊꯥꯏꯅ ꯒ꯭ꯌꯥꯁ ꯂꯩꯇ꯭ꯔꯤꯉꯩꯗ ꯑꯩꯅ ꯑꯩꯈꯣꯏ ꯁꯤꯡ ꯁꯤꯖꯤꯟꯅꯔꯝꯃꯤ ꯁꯤꯡ ꯊꯥꯕ ꯍꯥꯏꯁꯦ ꯃꯩꯈꯨ ꯆꯦꯜꯂꯤ ꯑꯗꯒꯤꯗꯤ ꯊꯥꯔꯝꯗꯥꯏꯗꯨꯗ ꯑꯃꯨꯛꯁꯨ ꯈꯥꯏꯕ ꯑꯗꯒꯤꯗꯤ ꯑꯃꯨꯛ ꯀꯛꯄ ꯗꯔꯀꯥꯔ ꯑꯃꯨꯛ ꯇꯥꯏ ꯑꯗꯨ ꯀꯛꯂꯃꯤꯅ ꯑꯩꯈꯣꯏꯗꯁꯨ ꯃꯇꯝ ꯆꯪꯉꯦ ꯋꯥꯁꯨ ꯋꯥꯔꯦ ꯑꯗꯨ ꯃꯤ ꯂꯩꯇ꯭ꯔꯒꯗꯤ ꯏꯁꯥ ꯅꯨꯡꯉꯥꯏꯇ꯭ꯔꯒꯗꯤ ꯀꯛꯄꯩ ꯈꯨꯗꯣꯡ ꯆꯥꯕꯁꯨ ꯂꯩꯇꯦ ꯑꯗꯨꯒꯨꯝꯕ ꯑꯋꯥꯕ ꯃꯌꯥꯝꯗꯣ ꯑꯗꯨꯗꯒꯤ ꯍꯧꯖꯤꯛ ꯒ꯭ꯌꯥꯁ ꯂꯥꯛꯄꯗꯒꯤ ꯀꯜꯂꯦ ꯏꯁꯤꯡ ꯈꯤꯇꯪ ꯁꯥꯍꯟꯅꯤꯡꯂꯁꯨ ꯌꯥꯝ ꯊꯨꯅ ꯒ꯭ꯌꯥꯁꯇꯗꯤ ꯑꯩꯈꯣꯏꯗꯨ ꯃꯩꯗꯣ ꯃꯩꯁꯥꯗꯨ ꯌꯥꯝ ꯊꯨꯅ ꯐꯪꯕꯅꯤꯅ ꯑꯩꯈꯣꯏꯗ ꯌꯥꯝ ꯈꯨꯗꯣꯡ ꯆꯥꯏ ꯑꯗꯨꯒ ꯑꯃꯨꯛ ꯑꯩꯈꯣꯏꯅ ꯁꯤꯡ ꯑꯣꯏꯔꯒꯗꯤ ꯊꯥꯒꯠꯄ ꯑꯗꯒꯤꯗꯤ ꯃꯩꯇꯥꯟꯗꯨ ꯑꯃꯨꯛ ꯃꯨꯠꯊꯠꯄ ꯑꯗꯒꯤꯗꯤ ꯃꯩꯈꯨ ꯆꯦꯟꯕꯒꯤ ꯅꯨꯡꯉꯥꯏꯇꯕ ꯑꯩꯈꯣꯏꯗ ꯈꯨꯠ ꯁꯥ ꯃꯣꯠꯄ ꯃꯌꯥꯝ ꯑꯃ ꯊꯦꯡꯅꯩ ꯑꯗꯣ ꯒ꯭ꯌꯥꯁꯇꯗꯤ ꯂꯣꯏꯅ ꯂꯣꯏꯔꯦ ꯂꯩꯇ꯭ꯔꯦ ꯑꯗꯣ ꯑꯩꯈꯣꯏꯁꯦ ꯇꯔꯨ ꯇꯅꯥꯟꯅ ꯊꯝꯕꯒꯤ ꯈꯨꯗꯣꯡ ꯆꯥꯕꯁꯨ ꯌꯥꯝ ꯂꯩ ꯑꯗꯨꯒ ꯄꯥꯇ꯭ꯔꯁꯤꯡꯗꯨꯁꯨ ꯑꯩꯈꯣꯏꯅ ꯃꯣꯠꯂꯒꯗꯤ ꯌꯥꯝ ꯐꯦꯡꯗꯣꯛ ꯆꯥꯝꯊꯣꯛꯄꯗ ꯃꯇꯝ ꯌꯥꯝ ꯆꯪꯏ ꯑꯗꯣ ꯑꯩꯈꯣꯏꯗꯤ ꯍꯧꯖꯤꯛ ꯒ꯭ꯌꯥꯁ ꯁꯤꯖꯤꯟꯅꯕꯗꯒꯤ ꯑꯗꯨꯒꯤ ꯑꯋꯥꯕꯁꯨ ꯀꯣꯛꯑꯦ ꯒ꯭ꯌꯥꯁꯀꯤ ꯅꯨꯡꯉꯥꯏꯕ ꯌꯥꯝ ꯌꯥꯝꯃꯟꯈꯔꯦ ꯑꯗꯣ ꯄꯨꯟꯁꯤꯗ ꯁꯨꯃꯥꯏꯅ ꯐꯪꯂꯛꯀꯅꯤ ꯍꯥꯏꯕꯁꯦ ꯈꯜꯂꯨꯗꯦ ꯌꯥꯝ ꯅꯨꯡꯉꯥꯏꯔꯝꯃꯤ ꯒ꯭ꯌꯥꯁ ꯂꯩꯕꯗꯒꯤ ꯑꯩꯈꯣꯏ ꯁꯤꯡꯒꯤ ꯑꯋꯥꯕ ꯂꯩꯇ꯭ꯔꯦ ꯑꯗꯒꯤ ꯁꯤꯡ ꯄꯨꯊꯣꯔꯛꯇ꯭ꯔꯦ ꯃꯩꯇꯥꯜ ꯂꯩꯗ꯭ꯔꯦ ꯍꯥꯏꯕꯩ ꯑꯋꯥꯕ ꯄꯨꯝꯅꯃꯛꯁꯨ ꯂꯣꯏꯅ ꯀꯣꯛꯈ꯭ꯔꯦ ꯉꯁꯤꯗꯤ ꯑꯩꯈꯣꯏ ꯍꯧꯖꯤꯛ ꯒ꯭ꯌꯥꯁꯀꯤ ꯃꯇꯦꯡꯗꯒꯤ ꯌꯥꯝꯅ ꯅꯨꯡꯉꯥꯏꯕ ꯍꯥꯏꯕꯗꯨ ꯑꯣꯏꯔꯦ ꯒ꯭ꯌꯥꯁ ꯂꯩꯔꯝꯕꯅ ꯄꯨꯟꯁꯤꯁꯦ ꯑꯅꯧꯕ ꯃꯄꯣꯛ ꯑꯃ ꯄꯣꯛꯄ ꯑꯗꯨꯃꯥꯏꯅ ꯑꯩꯈꯣꯏꯗꯗꯤ ꯌꯥꯝꯅ ꯈꯨꯗꯣꯡ ꯆꯥꯏ ꯇꯁꯦꯝꯅ ꯍꯥꯏꯔꯒꯗꯤ ꯅꯨꯄꯤ ꯑꯣꯏꯕ ꯑꯩꯈꯣꯏꯗꯗꯤ ꯒ꯭ꯌꯥꯁꯁꯤꯅ ꯌꯥꯝꯅ ꯃꯇꯦꯡ ꯄꯤꯔꯦ ꯑꯩꯈꯣꯏ ꯃꯁꯤꯒꯤꯗꯃꯛꯇ ꯌꯥꯝꯅ ꯊꯥꯒꯠꯆꯩ ꯑꯁꯤꯒꯨꯝꯕ ꯄꯨꯊꯣꯛꯄꯤꯔꯤꯕ ꯁꯥꯏꯟꯇꯤꯁꯁꯤꯡꯁꯨ ꯑꯩꯈꯣꯏꯅ ꯌꯥꯝꯅ ꯊꯥꯒꯠꯄꯩ ꯌꯥꯝꯅ ꯍꯔꯥꯎ ꯅꯨꯡꯉꯥꯏꯕ ꯐꯣꯡꯗꯣꯛꯆꯩ